ꯅꯥꯔꯛꯄ ꯍꯥꯏꯕꯁꯦ ꯍꯛꯆꯥꯡ ꯅꯨꯡꯉꯥꯏꯇꯕ ꯍꯥꯏꯕꯁꯦ ꯇꯝꯕ ꯉꯝꯗꯦ ꯑꯗꯨꯅ ꯍꯧꯖꯤꯛꯇꯤ ꯇ꯭ꯋꯦꯟꯇꯤ ꯐꯥꯔꯁ ꯁꯦꯟꯆꯨꯔꯤꯅ ꯅꯤꯅ ꯇ꯭ꯋꯦꯟꯇꯤ ꯐꯥꯔꯁ ꯁꯦꯟꯆꯨꯔꯤꯅꯤꯅ ꯑꯩꯈꯣꯏꯒꯤ ꯏꯁꯥꯗ ꯏꯁꯃꯥꯔꯠ ꯐꯣꯟꯗ ꯌꯥꯎꯔꯤꯕ ꯒꯨꯒꯜ ꯃꯦꯞꯁꯦ ꯑꯁꯤꯅ ꯑꯁꯤꯅ ꯃꯇꯦꯡ ꯄꯥꯡꯂꯒ ꯑꯩꯈꯣꯏꯒꯤ ꯂꯩꯔꯤꯕ ꯍꯣꯁꯄꯤꯇꯥꯜ ꯑꯅꯛꯄꯁꯦ ꯑꯗꯨꯝ ꯊꯤꯕ ꯐꯪꯉꯦ ꯒꯨꯒꯜꯗ ꯑꯗꯨꯝ ꯊꯤꯕ ꯃꯇꯝꯗ ꯑꯅꯛꯄ ꯍꯣꯁꯄꯤꯇꯥꯜꯁꯦ ꯀꯗꯥꯏꯗ ꯑꯣꯏꯒꯦ ꯍꯥꯏꯕ ꯃꯇꯝꯗ ꯑꯩꯈꯣꯏꯒꯤ ꯗꯤꯁꯇ꯭ꯔꯤꯛ ꯍꯣꯁꯄꯤꯇꯥꯜꯁꯤꯅ ꯑꯣꯏꯌꯦ ꯑꯗꯨꯅ ꯑꯩꯅ ꯀꯔꯝ ꯀꯔꯤ ꯇꯧꯋꯦ ꯍꯥꯏꯕ ꯃꯇꯝꯗ ꯑꯗꯨꯒꯤ ꯂꯣꯀꯦꯁꯟꯗꯨ ꯊꯤꯒꯠꯂꯒ ꯂꯣꯀꯦꯁꯟ ꯊꯤꯒꯠꯂꯒ ꯃꯣꯏꯒꯤ ꯀꯤꯂꯣꯃꯤꯇꯔꯁꯦ ꯀꯌꯥꯝ ꯂꯥꯞꯀꯦ ꯑꯁꯤ ꯃꯌꯥꯝꯁꯦ ꯊꯤꯗꯣꯛꯂꯒ ꯑꯗꯨꯒ ꯑꯊꯨꯕꯗ ꯑꯩꯅ ꯁꯣꯔꯠꯀꯠꯁꯤ ꯀꯔꯥꯏ ꯂꯝꯕꯤ ꯏꯟꯕ ꯌꯥꯒꯦꯔꯥ ꯑꯁꯤ ꯃꯌꯥꯝꯁꯦ ꯊꯤꯒꯠꯂꯒ ꯑꯩꯅ ꯑꯩꯒꯤ ꯑꯉꯥꯡ ꯑꯗꯨ ꯃꯁꯥ ꯉꯁꯥꯏꯗꯒꯤ ꯉꯝꯗꯝꯅꯤꯅ ꯍꯣꯁꯄꯤꯇꯥꯜꯁꯤ ꯌꯧꯗꯕ ꯌꯥꯗꯕꯅꯤꯅ ꯏꯃꯥꯔꯖꯦꯟꯁꯤꯗ ꯑꯩꯅ ꯑꯉꯥꯡ ꯏꯁꯥꯒꯤ ꯑꯉꯥꯡꯗꯣ ꯑꯩꯅ ꯍꯣꯁꯄꯤꯇꯥꯜꯗꯣ ꯑꯗꯨꯝ ꯁꯣꯔꯠꯀꯠ ꯊ꯭ꯔꯨ ꯗ ꯍꯦꯜꯞ ꯑꯣꯐ ꯒꯨꯒꯜꯗꯨꯅ ꯑꯩꯕꯨ ꯃꯇꯦꯡ ꯃꯌꯥꯝ ꯄꯥꯡꯉꯦ ꯑꯗꯨꯅ ꯑꯣꯟ ꯇꯥꯏꯝꯗ ꯑꯗꯨꯕꯨ ꯌꯧꯔꯒ ꯏꯆꯥꯒꯤꯁꯨ ꯃꯁꯥ ꯍꯦꯟꯅ ꯐꯕ ꯑꯣꯏꯌꯦ